ꯁꯦꯡꯅ ꯍꯥꯏꯔꯕꯗ ꯂꯩꯉꯥꯛꯅ ꯑꯄꯤꯛꯄ ꯀꯔꯕꯥꯔ ꯇꯧꯕꯁꯤꯡꯗ ꯂꯣꯟꯖꯦ ꯆꯥꯝꯃꯒꯤ ꯃꯅꯨꯡꯗ ꯅꯥꯏꯟꯇꯤ ꯅꯥꯏꯟ ꯄꯣꯏꯟꯠ ꯅꯥꯏꯟ ꯅꯥꯏꯟ ꯄꯥꯔꯁꯦꯟꯠꯗꯤ ꯂꯣꯟ ꯑꯣꯏꯅ ꯄꯤꯊꯗꯦ ꯀꯩꯒꯤꯅꯣ ꯍꯥꯏꯕ ꯃꯇꯝꯗ ꯔꯤꯛꯁ ꯌꯥꯝꯅ ꯋꯥꯡꯏ ꯃꯈꯣꯏꯒꯤꯗꯤ ꯔꯦꯒꯨꯂꯦꯠ ꯇꯧꯕ ꯃꯇꯝꯗ ꯄꯩꯁꯥꯖꯨ ꯑꯌꯥꯝꯕꯅ ꯀ꯭ꯔꯦꯗꯤꯠꯇ ꯉꯥꯛꯇ ꯆꯠꯄꯅꯤꯅ ꯑꯗꯨꯗꯨꯒꯤ ꯌꯥꯔꯤꯃꯈꯩꯒꯤꯗꯤ ꯃꯣꯏ ꯄꯩꯁꯥꯖꯦ ꯄꯤꯗꯦ ꯑꯦꯝ ꯃꯦꯁ ꯑꯦꯝ ꯏ ꯑꯦꯝ ꯑꯦꯁ ꯑꯦꯝ ꯏꯒꯤ ꯁꯦꯛꯇꯔꯗ